ꯍꯧꯖꯤꯛ ꯍꯧꯖꯤꯛꯀꯤ ꯏꯟꯈꯠꯂꯛꯂꯤꯕ ꯅꯍꯥꯁꯤꯡꯁꯦ ꯌꯥꯝꯅ ꯏꯁꯇ꯭ꯔꯤꯁ ꯏꯁꯃꯥꯔꯠ ꯑꯣꯏ ꯍꯥꯏꯕꯗꯤ ꯑꯗꯨꯁꯨ ꯂꯩꯔꯦ ꯑꯗꯨꯒ ꯃꯣꯏꯁꯦ ꯍꯦꯛ ꯇꯥꯛꯄꯒ ꯌꯥꯝꯅ ꯊꯨꯅꯁꯨ ꯈꯪꯒꯜꯂꯦ ꯑꯗꯨꯒ ꯀꯩꯅꯣꯝꯃ ꯍꯤꯔꯝ ꯑꯃ ꯍꯦꯛꯇꯗꯁꯨ ꯍꯥꯏꯗꯤ ꯊꯕꯛ ꯑꯃ ꯇꯧꯃꯤꯟꯅꯕ ꯑꯣꯏꯔꯣ ꯀꯩꯅꯣꯝ ꯀꯩꯅꯣꯝꯗꯁꯨ ꯍꯥꯏꯗꯤ ꯃꯣꯏ ꯃꯁꯥꯒꯤ ꯑꯣꯏꯕ ꯑꯣꯄꯤꯅꯤꯌꯟꯒꯨꯝꯕꯁꯦ ꯌꯥꯝꯅ ꯍꯥꯏꯒꯜꯂꯦ ꯍꯥꯏꯒꯜꯂꯦ ꯄꯤꯒꯜꯂꯦ ꯌꯥꯝꯅ ꯀꯩꯅꯣ ꯏꯟꯗꯤꯄꯦꯟꯗꯦꯟ ꯑꯣꯏꯕꯒꯤ ꯆꯥꯡꯗ ꯑꯗꯨꯝ ꯈꯔ ꯍꯦꯟꯒꯠꯂꯦꯅ ꯂꯧꯋꯦ